ꯅꯍꯥꯁꯤꯡꯗ ꯊꯕꯛ ꯐꯪꯗꯕꯒꯤ ꯃꯇꯥꯡꯗ ꯍꯥꯏꯔꯒꯗꯤ ꯑꯩꯒꯤ ꯃꯣꯠꯇ ꯅꯍꯥꯁꯤꯡꯁꯤ ꯊꯕꯛ ꯐꯪꯗꯕ ꯌꯥꯝꯅ ꯂꯩꯔꯦ ꯊꯕꯛ ꯐꯪꯗꯕ ꯃꯤ ꯃꯁꯤꯡ ꯌꯥꯝꯅ ꯂꯩꯔꯦ ꯍꯧꯖꯤꯛꯀꯥꯟꯁꯦ ꯊꯕꯛ ꯐꯪꯗꯕ ꯃꯤ ꯃꯁꯤꯡ ꯌꯥꯝꯅ ꯂꯩꯔꯦ ꯑꯗꯨꯗꯨꯅ ꯊꯕꯛ ꯇꯧꯕ ꯃꯤꯗꯒꯤꯗꯤ ꯊꯕꯛ ꯇꯧꯗꯕ ꯃꯤ ꯃꯁꯤꯡꯅ ꯍꯦꯟꯅ ꯂꯩꯈ꯭ꯔꯦꯕ ꯑꯗꯨꯅ ꯃꯈꯣꯏꯒꯤ ꯈꯟꯕꯗ ꯌꯥꯝꯅ ꯅꯨꯉꯥꯏꯖꯗꯦ ꯊꯕꯛꯁꯦ ꯑꯌꯥꯝꯕ ꯂꯣꯏꯅ ꯐꯪꯍꯟꯅꯤꯡꯉꯤ ꯍꯥꯏ ꯇꯥꯔꯦ ꯊꯕꯛ ꯇꯧꯍꯧꯕ ꯍꯥꯏꯕꯁꯤꯅ ꯁ꯭ꯔꯀꯥꯔꯒꯤ ꯀ꯭ꯔꯃꯆꯥꯔꯤ ꯑꯣꯏꯍꯧꯕ ꯍꯥꯏꯕꯁꯤꯃꯛꯇꯕꯨ ꯑꯗꯨꯝ ꯐꯩꯗꯅ ꯍꯤꯡꯅꯕꯒꯤ ꯂꯝꯕꯤ ꯑꯃ ꯂꯩꯔꯤ ꯑꯅ ꯈꯟꯅꯕ ꯌꯥꯏꯗꯅ ꯍꯥꯏꯕꯗꯤ ꯁ꯭ꯔꯀꯥꯔꯒꯤ ꯊꯕꯛ ꯑꯃ ꯇꯧꯔꯒꯗꯤ ꯅꯣꯡꯖꯨ ꯅꯨꯡꯁꯥ ꯂꯩꯇꯦ ꯑꯗꯨꯗꯒꯤ ꯀꯔꯤ ꯍꯥꯏꯅꯤ ꯑꯗꯨꯝ ꯂꯩꯇꯔꯦ ꯀꯔꯤꯝꯇ ꯑꯅꯥ ꯑꯌꯦꯛ ꯂꯩꯇꯔꯦ ꯑꯃ ꯑꯃ ꯂꯩꯇꯔꯦ ꯃꯁꯥ ꯃꯁꯥꯅ ꯁꯨꯔꯒ ꯆꯥꯕ ꯍꯥꯏꯕꯁꯤꯅꯕꯨ ꯑꯗꯨꯝ ꯂꯩꯗꯅ ꯅꯥꯔꯒ ꯐꯪꯗꯦ ꯅꯥꯗ꯭ꯔꯒꯅ ꯐꯪꯏ ꯁꯨꯃꯥꯏꯅ ꯇꯧꯕꯅꯤ ꯑꯗꯨꯒ ꯁ꯭ꯔꯀꯥꯔꯒꯤ ꯊꯕꯛ ꯇꯧꯕ ꯍꯥꯏꯕꯁꯤꯅꯗꯤ ꯑꯗꯨꯝ ꯑꯗꯨꯝ ꯂꯦꯡꯗꯕꯤꯗ ꯑꯗꯨꯝ ꯐꯪꯒꯗꯕ ꯂꯩꯔꯕꯅꯤꯅ ꯁꯤꯅꯗꯤ ꯈ꯭ꯋꯥꯏꯗꯒꯤ ꯐꯩ ꯍꯥꯏꯅꯗꯤ ꯈꯜꯂꯦ ꯑꯌꯥꯝꯕ ꯂꯣꯏꯅ ꯐꯪꯍꯟꯅꯤꯡꯉꯦ ꯊꯕꯛꯁꯤꯡꯁꯦ ꯑꯗꯨꯒ ꯑꯩꯈꯣꯏꯅ ꯊꯤꯖꯤꯟꯕ ꯃꯊꯧ ꯇꯥꯕ ꯊꯕꯛ ꯀꯥꯡꯂꯨꯞ ꯈꯔ ꯍꯥꯏꯔꯒꯗꯤ ꯂꯥꯏꯔꯤꯛ ꯂꯥꯏꯁꯨꯗꯤ ꯌꯥꯝ ꯀꯥꯍꯦꯟꯅ ꯌꯧꯖꯗꯕ ꯈꯔꯗꯤ ꯇꯝꯍꯧꯕ ꯑꯗꯨꯒ ꯂꯣꯏꯁꯤꯟꯕ ꯉꯝꯖꯗꯕ ꯂꯩꯗꯅ ꯑꯗꯨꯒꯨꯝꯕ ꯃꯤꯁꯤꯡꯗꯨꯅꯤ ꯍꯥꯏꯅ ꯍꯥꯏꯅꯤꯡꯏ ꯍꯥꯏꯕꯗꯤ ꯃꯍꯩꯒꯤ ꯊꯥꯛꯁꯦ ꯑꯁꯨꯛꯀꯤ ꯌꯥꯝ ꯆꯥꯎꯈꯠꯂꯕꯅꯤꯅ ꯌꯥꯃꯅ ꯋꯥꯡꯅ ꯋꯥꯡꯅ ꯃꯍꯩ ꯇꯝꯅꯔꯕꯅꯤꯅ ꯑꯋꯥꯡꯕ ꯊꯥꯛꯀꯤ ꯃꯤ ꯈꯛꯇ ꯊꯕꯛ ꯇꯧꯍꯟꯈꯤꯕ ꯍꯥꯏ ꯇꯥꯔꯦ ꯑꯗꯨꯒ ꯑꯗꯨꯝꯕꯗꯨꯅ ꯑꯣꯏꯅ ꯂꯧꯁꯤꯟꯈꯤꯕ ꯃꯤꯅ ꯄꯥꯝꯈꯤꯕ ꯑꯗꯨꯒ ꯈꯔ ꯅꯦꯝꯅ ꯇꯝꯍꯧꯕ ꯃꯤꯁꯤꯡꯗꯨꯗꯤ ꯑꯗꯨꯝ ꯄꯥꯝꯅꯗ꯭ꯔꯦꯕ ꯁ꯭ꯔꯀꯥꯔꯅ ꯀꯔꯤꯝꯁꯨ ꯊꯕꯛ ꯇꯧꯕꯗ ꯍꯥꯏꯕꯗꯤ ꯆꯥꯎꯈꯠꯂꯕꯅꯤꯅ ꯃꯤꯒꯤ ꯂꯝꯒ ꯃꯥꯟꯅꯅꯕꯒꯤꯗꯃꯛꯇ ꯍꯣꯠꯅꯕꯗ ꯑꯗꯨꯝ ꯃꯤꯒꯤ ꯂꯝꯒ ꯃꯥꯟꯅꯅꯕꯒꯤꯗꯃꯛ ꯈꯟꯈꯤꯕ ꯃꯇꯝꯗ ꯈꯤꯇꯪ ꯋꯥꯡꯅ ꯊꯕꯛ ꯇꯧꯕ ꯂꯥꯏꯔꯤꯛ ꯍꯩꯕ ꯃꯤꯁꯤꯡꯁꯤ ꯑꯣꯏꯅ ꯄꯥꯝꯅ ꯈꯟꯈ꯭ꯔꯦ ꯑꯗꯨꯝ ꯊꯕꯛꯁꯦ ꯑꯗꯨꯅ ꯊꯕꯛꯁꯦ ꯇꯧꯕ ꯐꯪꯍꯧꯗꯕ ꯍꯥꯏꯕ ꯇꯥꯔꯒꯗꯤ ꯈꯔ ꯁꯣꯠꯊꯍꯧꯕ ꯍꯥꯏꯗꯤ ꯂꯥꯏꯔꯤꯛ ꯏꯖꯨꯀꯦꯁꯟ ꯈꯤꯇꯪ ꯋꯥꯠꯄ ꯃꯤꯗ ꯃꯤꯁꯤꯡꯗꯨꯅ ꯍꯥꯏꯅ ꯍꯥꯏꯅꯤꯡꯉꯦ ꯑꯗꯨꯒ ꯊꯕꯛ ꯍꯦꯟꯅ ꯐꯪꯅꯅꯕꯒꯤ ꯗꯃꯛꯇ ꯂꯩꯉꯥꯛꯅ ꯇꯧꯒꯗꯕꯁꯤꯡ ꯑꯁꯦ ꯂꯥꯏꯔꯤꯛ ꯂꯥꯏꯁꯨ ꯇꯝꯕ ꯂꯩꯉꯥꯛꯅ ꯑꯦꯋꯥꯔꯅꯣꯁ ꯌꯥꯝꯅ ꯇꯣꯏꯅ ꯄꯤꯕꯤꯕ ꯇꯥꯔꯦ ꯂꯥꯏꯔꯤꯛ ꯂꯥꯏꯁꯨ ꯃꯄꯨꯡ ꯐꯥꯅ ꯇꯝꯃꯣ ꯂꯥꯏꯔꯤꯛ ꯂꯥꯏꯁꯨ ꯇꯝꯃꯣ ꯂꯥꯏꯔꯤꯛ ꯂꯥꯏꯁꯨ ꯇꯝꯕ ꯃꯇꯝꯗ ꯁ꯭ꯔꯀꯥꯔꯅꯁꯨ ꯑꯉꯝꯕ ꯃꯇꯦꯡ ꯄꯥꯡꯒꯅꯤ ꯈꯣꯠꯀꯅꯤ ꯍꯥꯏꯅ ꯌꯥꯝ ꯇꯣꯏꯅ ꯑꯦꯋꯥꯔꯅꯣꯁ ꯑꯃ ꯄꯤꯕꯤꯕ ꯇꯥꯔꯦ ꯑꯗꯨꯒ ꯃꯤꯑꯣꯏꯕꯒꯤ ꯃꯤꯁꯤꯡꯁꯤꯗ ꯍꯤꯡꯉꯤꯕ ꯃꯤꯁꯤꯡꯗꯨ ꯅꯨꯄꯤ ꯑꯣꯏꯒꯦꯔ ꯅꯨꯄꯥ ꯑꯣꯏꯒꯦꯔ ꯂꯥꯏꯔꯤꯛ ꯇꯝꯅꯤꯡꯕꯒꯤ ꯀꯔꯤ ꯍꯥꯏ ꯂꯥꯏꯔꯤꯛ ꯇꯝꯅꯤꯡꯕꯒꯤ ꯏꯍꯨꯜꯁꯦ ꯑꯗꯨꯝ ꯐꯥꯎꯍꯟꯕꯤꯕ ꯑꯗꯨꯝ ꯐꯥꯎꯍꯟꯕꯤꯕ ꯂꯥꯏꯔꯤꯛ ꯇꯝꯅꯤꯡꯕꯒꯤ ꯋꯥꯈꯜꯁꯦ ꯂꯩꯍꯟꯕꯤꯕ ꯇꯥꯔꯦ ꯑꯗꯨꯝ ꯑꯗꯨꯃꯥꯏꯅ ꯇꯧꯔꯒ ꯂꯥꯏꯔꯤꯛ ꯇꯝꯍꯜꯂꯒꯗꯤ ꯊꯕꯛꯁꯦ ꯑꯗꯨꯝ ꯐꯪꯒꯅꯤ ꯍꯥꯏꯅ ꯈꯜꯂꯦ ꯑꯗꯨꯅ ꯂꯩꯉꯥꯛꯅꯁꯨ ꯊꯕꯛꯁꯦ ꯀꯧꯔꯛꯄ ꯃꯇꯝꯗ ꯂꯥꯏꯔꯤꯛ ꯌꯥꯝ ꯍꯩꯔꯒꯗꯤ ꯍꯦꯛꯇ ꯂꯧꯖꯅꯤꯡꯉꯦ ꯑꯗꯨꯃꯥꯏꯅ ꯇꯧꯔꯒ ꯃꯣꯏꯅꯁꯨ ꯑꯗꯨꯝ ꯂꯧꯖꯈ꯭ꯔꯅꯤ ꯍꯥꯏꯅ ꯈꯜꯂꯦ ꯑꯗꯨꯃꯥꯏꯅ ꯍꯥꯏꯅꯤꯡꯏ ꯊꯕꯛꯁꯦ ꯐꯪꯗꯕꯁꯤꯡꯁꯤꯒꯤ ꯃꯇꯥꯡꯗ ꯍꯥꯏꯔꯒꯗꯤ ꯂꯩꯉꯥꯛꯅ ꯑꯗꯨꯃꯥꯏꯅ ꯇꯧꯔꯒ ꯂꯥꯏꯔꯤꯛ ꯂꯥꯏꯁꯨ ꯍꯩꯍꯟꯅꯤꯡꯕꯒꯤ ꯋꯥꯈꯟꯁꯦ ꯑꯗꯨꯝ ꯃꯤꯉꯣꯟ ꯃꯌꯥꯝꯗ ꯄꯣꯛꯍꯟꯕꯤꯕ ꯇꯥꯔꯒꯗꯤ ꯃꯣꯏꯁꯨ ꯑꯗꯨꯝ ꯂꯩꯔꯤꯛ ꯇꯝꯃꯛꯑꯅꯤ ꯇꯃꯛꯄꯗꯒꯤꯗꯤ ꯑꯗꯨꯝ ꯊꯕꯛꯁꯤꯡꯁꯦ ꯁꯣꯏꯗꯅ ꯑꯗꯨꯝ ꯐꯪꯉꯅꯤ ꯍꯥꯏꯅ ꯈꯜꯂꯤ